ꯍꯜꯂꯣ ꯑꯥ ꯃꯣꯏꯔꯥꯡꯒꯤ ꯑꯕꯨꯡꯉꯣ ꯅꯠꯇ꯭ꯔꯣ ꯑꯩ ꯑꯩꯈꯣꯏ ꯐꯦꯃꯤꯂꯤ ꯀꯣꯏꯕ ꯂꯥꯛꯀꯦ ꯇꯧꯕꯅꯦ ꯃꯣꯏꯔꯥꯡꯁꯦ ꯁꯨꯝ ꯀꯣꯏꯕ ꯂꯥꯛꯑꯒ ꯑꯩꯈꯣꯏ ꯍꯧꯖꯤꯛ ꯈꯨꯗꯛꯇ ꯍꯟꯗꯧ ꯅꯠꯇꯦꯕꯀꯣ ꯑꯩꯈꯣꯏ ꯅꯣꯡ ꯅꯤꯅꯤ ꯆꯣꯟꯊꯔꯒ ꯂꯩꯒꯦ ꯇꯧꯕꯅꯦ ꯑꯗꯣ ꯂꯩꯕꯝ ꯈꯣꯠꯄꯝ ꯂꯦꯛꯐꯝ ꯆꯥꯐꯝꯁꯦ ꯂꯩꯒꯗ꯭ꯔꯥ ꯀꯃꯥꯏꯅ ꯇꯧꯅꯤ ꯎꯝ ꯑꯩꯁꯦ ꯅꯣꯡ ꯅꯤꯅꯤ ꯂꯩꯊꯣꯛꯑꯒ ꯀꯣꯏꯒꯦ ꯐꯖꯅ ꯀꯣꯏꯔꯒꯦ ꯇꯧꯕꯅꯦꯕ ꯃꯣꯏꯔꯥꯡꯗꯣ ꯑꯗꯨꯗꯤ ꯏꯅꯥꯎꯅ ꯈꯔ ꯁꯤꯟꯕꯤ ꯇꯥꯔꯦꯅꯦ ꯑꯗꯨꯗꯤ ꯑꯗꯣ ꯔꯨꯝꯒꯤ ꯃꯃꯟꯒꯁꯦ ꯀꯃꯥꯏꯅ ꯇꯧꯒꯦ ꯑꯣ ꯑꯣ ꯑꯣ ꯑꯣ ꯐꯔꯦ ꯐꯔꯦ ꯑꯗꯨꯗꯤ ꯏꯅꯥꯎ ꯂꯩꯕꯅꯤꯅ ꯏꯅꯥꯎꯅ ꯁꯤꯟ ꯇꯥꯔꯦꯅꯦ ꯑꯗꯨꯗꯤ ꯑꯩ ꯍꯌꯦꯡ ꯂꯥꯛꯆꯔꯒꯦ ꯊꯝꯃꯒꯦ ꯑꯗꯨꯗꯤ